ꯁ꯭ꯀꯨꯜ ꯇꯝꯂꯕ ꯃꯇꯨꯡꯗ ꯃꯍꯩꯔꯣꯏꯁꯤꯡ ꯃꯍꯩꯔꯣꯏꯁꯤꯡ ꯈꯨꯗꯤꯡꯃꯛꯅ ꯑꯋꯥꯡꯕ ꯊꯥꯛꯀꯤ ꯃꯍꯩ ꯃꯁꯤꯡ ꯇꯝꯃꯤ ꯍꯥꯏꯅ

ꯇꯝꯃꯤ ꯍꯥꯏꯅꯁꯨ ꯂꯧꯋꯤ ꯈꯔ ꯑꯃꯅ ꯇꯝꯃꯤ ꯈꯔ ꯑꯃꯅ ꯇꯝꯗꯦ ꯍꯥꯏꯕꯗꯤ ꯏꯃꯨꯡꯒꯤ ꯃꯣꯏꯒꯤ ꯐꯦꯃꯤꯂꯤꯒꯤ ꯑꯣꯏꯕ ꯍꯥꯟꯅ ꯂꯩꯔꯝꯕ ꯀꯔꯕꯥꯔꯗꯨꯗ ꯌꯥꯎꯁꯟꯕꯁꯨ ꯌꯥꯎꯋꯤ ꯑꯗꯒꯤ ꯑꯗꯨ ꯅꯠꯇꯕꯤꯗ ꯃꯍꯩ ꯃꯁꯤꯡ ꯇꯝꯕ ꯂꯣꯏꯔꯒ ꯌꯥꯝ ꯍꯥꯏꯌꯔ ꯏꯗꯨꯀꯦꯁꯟ ꯆꯠꯇꯕꯤꯗ ꯒꯣꯃꯦꯟ ꯖꯣꯕ ꯅꯠꯇ꯭ꯔꯁꯨ ꯄ꯭ꯔꯥꯏꯚꯦꯠ ꯖꯣꯕ ꯀꯨꯝꯕꯗ ꯌꯦꯡꯕ ꯁꯥꯇ꯭ꯔ ꯃꯌꯥꯝ ꯑꯃ ꯂꯩ ꯑꯗꯒꯤ ꯐꯦꯃꯤꯂꯤ ꯕꯤꯖꯤꯅꯦꯁꯇ ꯑꯗꯨꯝ ꯍꯥꯏꯗꯤ ꯇꯧ ꯇꯧꯒꯤꯕꯁꯨ ꯌꯥꯎꯋꯤ ꯑꯗꯒꯤ ꯒꯣꯃꯦꯟ ꯖꯣꯕ ꯇꯧꯕ ꯑꯗꯒꯤ ꯁꯦꯟꯇ꯭ꯔꯦꯜ ꯑꯦꯛꯖꯥꯝꯒꯨꯝꯕ ꯊꯥꯔꯒ ꯄ꯭ꯔꯤꯄꯦꯌꯔ ꯇꯧꯔꯒ ꯄ꯭ꯔꯤꯄꯦꯌꯔ ꯇꯧꯔꯒ ꯐꯪꯅꯕ ꯖꯣꯕ ꯐꯪꯅꯕ ꯇꯧꯕꯁꯨ ꯌꯥꯎꯋꯤ ꯑꯗꯒꯤ ꯑꯗꯨꯝ ꯃꯈꯥ ꯇꯥꯅ ꯑꯩꯅ ꯄꯥꯝꯖꯕ ꯑꯩꯅ ꯂꯧꯔꯛꯄ ꯁꯕꯖꯦꯛꯀꯤ ꯂꯥꯏꯟꯗꯨꯗ ꯑꯗꯨꯗ ꯑꯗꯨꯝ ꯃꯈꯥ ꯇꯝꯅ ꯇꯝꯊꯕꯁꯨ ꯌꯥꯎꯋꯤ ꯃꯔꯛꯇ ꯇꯣꯛꯈꯤꯕ ꯃꯌꯥꯝ ꯑꯃꯁꯨ ꯌꯥꯎꯋꯤ ꯑꯗꯨꯃꯥꯏꯅ ꯂꯩ